ꯑꯪ ꯑꯣꯏꯕꯤꯔꯕꯅꯤ ꯍꯥꯏꯕꯤꯌꯨ ꯑꯪ ꯂꯩꯅꯤ ꯂꯩꯅꯤ ꯀꯔꯝꯕ ꯃꯈꯜꯒꯤ ꯄꯥꯝꯕꯤꯒꯦ ꯍꯥꯏꯕꯤꯔꯛꯑꯣ ꯍꯥꯏꯕꯤꯌꯨꯅꯦ ꯀꯔꯝꯕ ꯑꯪ ꯂꯣꯏ ꯁꯨꯅ ꯂꯩ ꯀꯔꯝꯕ ꯃꯈꯜꯒꯤ ꯄꯥꯝꯕꯤꯕꯅꯣ ꯑꯗꯨꯝ ꯍꯥꯏꯕꯤꯌꯨ ꯌꯥꯅꯤ ꯀꯔꯝꯀꯥꯟ ꯂꯥꯛꯄꯤꯒꯦ ꯍꯥꯏꯕꯅꯣ ꯍꯣꯏ ꯌꯥꯔꯦ